ꯁꯤꯛꯁꯇꯤꯟ ꯃꯦ ꯅꯥꯏꯟꯇꯤꯟ ꯅꯥꯏꯟꯇꯤ ꯋꯥꯟ ꯁꯚꯦꯟꯇꯤꯟ ꯖꯨꯂꯥꯏ ꯅꯥꯏꯟꯇꯤꯟ ꯅꯥꯏꯟꯇꯤ ꯋꯥꯟ ꯇ꯭ꯋꯦꯟꯇꯤ ꯁꯦꯞꯇꯦꯝꯕꯔ ꯅꯥꯏꯟꯇꯤꯟ ꯅꯥꯏꯟꯇꯤ ꯇꯨ ꯇ꯭ꯋꯦꯟꯇꯤ ꯇꯨ ꯑꯣꯛꯇꯣꯕꯔ ꯅꯥꯏꯟꯇꯤꯟ ꯅꯥꯏꯟꯇꯤ ꯊ꯭ꯔꯤ ꯁꯤꯛꯁꯇꯤꯟ ꯃꯥꯔꯆ ꯅꯥꯏꯟꯇꯤꯟ ꯅꯥꯏꯟꯇꯤ ꯐꯣꯔ